ꯑꯩꯅ ꯂꯥꯏꯔꯤꯛ ꯑꯃꯈꯛ ꯌꯥꯝꯅ ꯅꯣꯛꯅꯤꯡꯕ ꯋꯥꯔꯤ ꯑꯃ ꯄꯥꯏ ꯋꯥꯔꯤꯗꯨ ꯑꯩꯈꯣꯏꯒꯤ ꯆꯍꯤꯁꯤꯗ ꯂꯩꯕ ꯊꯥꯁꯤꯡꯁꯤꯒꯤ ꯃꯇꯥꯡꯗꯅꯤ ꯍꯥꯏꯕꯗꯤ ꯖꯦꯟꯋꯔꯤ ꯇꯨ ꯗꯤꯁꯦꯝꯕꯔ ꯊꯥꯁꯤꯡꯁꯤꯒꯤ ꯃꯇꯥꯡꯗꯅꯤ ꯑꯗꯨ ꯊꯥꯁꯤꯡꯁꯤꯗ ꯑꯗ ꯀꯣꯏꯁꯟ ꯑꯃ ꯍꯪꯉꯦ ꯆꯍꯤ ꯑꯃꯒꯤ ꯃꯅꯨꯡꯗ ꯂꯩꯕ ꯈ꯭ꯋꯥꯏꯗꯒꯤ ꯑꯇꯦꯟꯕ ꯊꯥꯁꯤ ꯀꯔꯝꯕꯅꯣꯅ ꯍꯪꯉꯦ ꯑꯗꯨꯒꯤ ꯍꯪꯕꯗꯨꯗꯩꯗꯨꯗ ꯃꯌꯥꯝꯅ ꯑꯗꯨꯝ ꯈꯜꯂꯦ ꯑꯩꯅꯁꯨ ꯈꯜꯂꯦ ꯑꯗ ꯐꯦꯕ꯭ꯔꯨꯋꯥꯔꯤ ꯑꯣꯏꯒꯅꯦꯅ ꯃꯔꯝꯗꯤ ꯀꯩꯒꯤꯅꯣ ꯍꯥꯏꯕꯀꯥꯟꯗ ꯐꯦꯕ꯭ꯔꯨꯋꯥꯔꯤꯁꯤ ꯅꯨꯃꯤꯠ ꯀꯨꯟꯅꯤꯄꯥꯟꯅꯤꯅ ꯁꯥꯏ ꯀꯨꯟꯃꯥꯄꯟꯅꯤꯅ ꯁꯥꯏꯌꯦꯅ ꯑꯗꯨꯒꯗꯤ ꯑꯗꯨ ꯑꯣꯏꯔꯝꯗ꯭ꯔꯦ ꯃꯦ ꯑꯣꯏꯔꯝꯃꯦ ꯍꯥꯏꯕꯗꯤ ꯕꯅꯥꯟꯗ ꯂꯧꯕ ꯑꯣꯏꯔꯝꯃꯦ